ꯎꯝ ꯍꯜꯂꯣ ꯑꯁꯤ ꯍꯣꯇꯦꯜ ꯔꯤꯁꯦꯞꯁꯟ ꯑꯣꯏꯕꯤꯔꯕ꯭ꯔꯣ ꯑꯗꯨ ꯑꯩꯈꯣꯏꯁꯦ ꯍꯌꯦꯡ ꯑꯥ ꯀꯣꯏꯕ ꯆꯠꯇꯧꯕ ꯑꯗꯨ ꯀꯣꯏꯕ ꯆꯠꯇꯧꯕ ꯃꯐꯝꯁꯤ ꯃꯥꯔꯖꯤꯡ ꯄꯣꯂꯣ ꯑꯗꯨꯗ ꯆꯠꯀꯗꯧꯕ ꯑꯗꯨ ꯅꯣꯏꯅ ꯑꯩꯈꯣꯏꯕꯨ ꯄꯨꯕꯒꯤ ꯆꯥꯔꯖ ꯀꯌꯥ ꯂꯩꯕ꯭ꯔꯥ ꯑꯥ ꯑꯩꯈꯣꯏ ꯃꯤ ꯑꯅꯤꯃꯨꯛ ꯆꯠꯇꯧꯔꯤ

ꯍꯣꯏ ꯑꯩꯈꯣꯏ ꯃꯤ ꯑꯅꯤ ꯆꯠꯅꯤꯕꯀꯣ ꯑꯗꯨ ꯆꯠꯀꯗꯧꯔꯤꯁꯦ ꯑꯩꯈꯣꯏ ꯄꯨꯡ ꯍꯌꯦꯡꯁꯤ ꯍꯣꯇꯦꯜꯗ ꯄꯨꯡ ꯅꯥꯏꯟ ꯑꯗꯨꯋꯥꯏꯗ ꯌꯧꯔꯛꯀꯅꯤ ꯑꯗꯨ ꯄꯨꯡ ꯅꯥꯏꯟꯗ ꯌꯧꯔꯛꯂꯒ ꯑꯩꯈꯣꯏ ꯇꯦꯟ ꯑꯗꯨꯋꯥꯏꯗ ꯆꯠꯄ ꯍꯧꯕ ꯌꯥꯕꯒꯤ ꯆꯥꯟꯁ ꯂꯩ ꯑꯗꯨꯅ ꯅꯣꯏꯅ ꯑꯩꯈꯣꯏꯕꯨ ꯃꯥꯔꯖꯤꯡ ꯄꯣꯂꯣ ꯐꯥꯎꯕ ꯆꯠꯄꯤꯅꯉꯥꯏ ꯑꯗꯨ ꯒꯥꯏꯗ ꯇꯧꯅꯉꯥꯏ ꯌꯥꯕ ꯐꯤꯕꯝ ꯂꯩꯔꯗꯤ ꯑꯝꯇ ꯍꯥꯏꯕꯤꯔꯛꯑꯣ ꯑꯥ ꯑꯣ ꯕꯔꯥꯁꯤ ꯃꯤ ꯑꯃꯗ ꯀꯌꯥꯅꯤ ꯍꯥꯏꯕ ꯑꯥ ꯃꯤ ꯑꯃꯗ ꯆꯍꯨꯝꯀꯣ ꯎꯝ ꯑꯗꯨꯗꯤ ꯑꯩꯈꯣꯏꯒꯤ ꯕꯨꯀꯀꯤꯡꯁꯤ ꯇꯦꯟ ꯑꯗꯨꯋꯥꯏꯗ ꯇꯥꯍꯜꯂꯣ ꯑꯩꯈꯣꯏ ꯍꯣꯇꯦꯜ ꯑꯗꯨꯗ ꯅꯥꯏꯟ ꯑꯗꯨꯗ ꯌꯧꯔꯛꯀꯅꯤ ꯑꯗꯨꯗꯤ ꯕꯨꯀꯀꯤꯡꯗꯣ ꯑꯩꯈꯣꯏꯒꯤ ꯃꯤ ꯑꯅꯤꯒꯤ ꯕꯔꯥꯗꯣ ꯊ꯭ꯔꯤ ꯍꯟꯗ꯭ꯔꯦꯗꯀꯣ ꯊ꯭ꯔꯤ ꯍꯟꯗ꯭ꯔꯦꯗ ꯑꯣꯏꯔꯗꯤ ꯑꯩꯈꯣꯏ ꯑꯅꯤꯒꯤ ꯀꯛꯄꯤꯔꯣ ꯑꯥ ꯃꯤ ꯑꯅꯤꯒꯤ ꯔꯨꯝ ꯑꯃꯁꯨ ꯕꯨꯛ ꯇꯧꯕꯤꯔꯣ ꯑꯩꯈꯣꯏ ꯏꯁꯇꯦꯟꯗ꯭ꯔꯗꯇ ꯑꯗꯨꯝ ꯇꯧꯕꯤꯔꯣ ꯐꯔꯦ ꯐꯔꯦ ꯑꯗꯨꯗꯤ ꯍꯣꯏ ꯍꯣꯏ